ꯍꯂꯣ ꯑꯣ ꯑꯣ ꯅꯍꯥꯟ ꯀꯩꯅꯣ ꯇꯧꯕꯗꯨꯅꯦꯕ ꯏꯆꯦꯍꯣꯏꯒꯤ ꯈꯨꯂꯪ ꯀꯩꯀꯥ ꯁꯨꯕ ꯃꯤꯗꯨꯅꯦꯕꯀꯣ ꯑ ꯑꯧ ꯃꯥꯅꯦ ꯏꯆꯦ ꯑꯗꯣ ꯏꯆꯦꯒꯤꯁꯦ ꯀꯩꯅꯣ ꯀꯩꯅꯣ ꯇꯧꯕꯗꯒꯤ ꯁꯨꯔꯦꯗꯅ ꯂꯧ ꯄꯦꯡꯕ ꯈꯥꯎꯕ ꯀꯔꯤ ꯀꯔꯥ ꯁꯨꯔꯦ ꯑꯗꯣ ꯄꯩꯁꯥ ꯃꯃꯜꯁꯦ ꯏꯆꯦꯍꯣꯏꯅ ꯍꯧꯕꯗ ꯄꯤꯕꯤꯒꯦ ꯍꯥꯏꯔꯤꯔꯥ ꯅꯠꯇ꯭ꯔꯒꯅ ꯂꯣꯏꯁꯤꯟꯅꯔꯒ ꯑꯣꯏꯅ ꯄꯤꯕꯤꯒꯦ ꯍꯥꯏꯔꯤꯔꯥ ꯑꯧ ꯍꯣꯏ ꯑꯗꯣ ꯏꯆꯦꯅ ꯄꯩꯁꯥ ꯃꯃꯜꯁꯦ ꯀꯌꯥ ꯄꯤꯕꯤꯒꯦꯅ ꯈꯜꯂꯤꯅꯣ ꯎꯝ ꯑꯥ ꯑꯩꯅꯗꯤ ꯑꯗꯨꯝ ꯄꯩꯁꯥꯁꯦ ꯑꯌꯨꯛꯇꯒꯤꯅ ꯀꯩꯅꯣ ꯅꯨꯡꯗꯥꯡꯋꯥꯏꯔꯝ ꯁꯥꯏꯕꯨꯛ ꯑꯗꯨꯝ ꯁꯨꯕꯅꯤꯅ ꯅꯣꯡꯃꯒꯤ ꯈꯨꯠꯁꯨꯃꯟꯁꯦ ꯄꯥꯝꯕ ꯑꯥ ꯍꯣꯏ ꯑꯥ ꯍꯣꯏ

ꯍꯣꯏ ꯑꯗꯨ ꯏꯆꯦ ꯆꯥꯝꯃ꯭ꯔꯤ ꯌꯡꯈꯩꯗꯨꯗꯤ ꯈꯤꯇꯪ ꯀꯩꯅꯣ ꯇꯧꯃꯜꯂꯦ ꯆꯥꯝꯃꯉꯥ ꯁꯨꯃꯥꯏꯅ ꯑꯣꯏꯅ ꯁꯥꯕꯤꯌꯣ ꯎꯝ ꯄꯨꯡꯗꯨ ꯍꯣꯏ ꯑꯗꯣ ꯍꯣꯏ ꯑꯩꯈꯣꯏꯁꯨ ꯃꯇꯝ ꯈꯤꯇꯪ ꯊꯦꯡꯗꯅ ꯁꯨꯕ ꯌꯥꯔꯒꯗꯤ ꯁꯨꯖꯒꯦꯕꯀꯣ ꯑꯗꯣ ꯏꯆꯦꯅ ꯑꯗꯨꯝ ꯂꯨꯄꯥ ꯆꯝꯃꯉꯥꯁꯦ ꯑꯗꯨꯝ ꯁꯥꯕꯤꯕ ꯌꯥꯒꯗ꯭ꯔꯕ ꯑꯩꯈꯣꯏ ꯃꯤꯁꯦ ꯄꯨꯂꯞꯅ ꯃꯤ ꯇꯔꯥ ꯁꯨꯃꯥꯏꯅ ꯁꯨꯗꯣꯏꯅꯦꯕ ꯍꯣꯏ ꯍꯣꯏ ꯑꯗꯨꯒꯤꯗꯤ ꯍꯥꯏꯔꯣꯏꯌꯦ ꯏꯆꯦ ꯃꯤ ꯑꯗꯨꯝ ꯁꯨꯅꯤꯕ ꯍꯧꯖꯤꯛ ꯁꯨꯕꯁꯦ ꯂꯧ ꯀꯩꯅꯣ ꯍꯨꯟꯕ ꯍꯧꯈ꯭ꯔꯦ ꯍꯧꯖꯤꯛ ꯄꯦꯡꯗꯣꯏꯒꯤ ꯇꯧꯔꯤꯕꯅꯦꯕ ꯑꯗꯨ ꯄꯦꯡꯕ ꯂꯣꯏꯔꯒ ꯑꯇꯩ ꯑꯇꯩ ꯃꯊꯪ ꯇꯥꯔꯛꯄꯒꯩꯁꯨ ꯑꯗꯨꯝ ꯇꯧꯒꯅꯤ ꯏꯆꯦ ꯍꯣꯏ ꯑꯗꯨ ꯑꯩꯈꯣꯏꯒ ꯄꯨꯟꯕ ꯃꯤꯗꯗꯤ ꯏꯆꯦ ꯀꯩꯝꯇ ꯑꯗꯨꯒꯤ ꯄ꯭ꯔꯣꯕ꯭ꯂꯦꯝ ꯀꯩꯝꯇ ꯂꯥꯛꯑꯣꯏꯌꯦ ꯍꯣꯏ ꯑꯗꯣ ꯏꯆꯦ ꯀꯩꯅꯣꯗꯤ ꯇꯧꯗꯤ ꯇꯧꯔꯣꯏꯕ ꯍꯣꯏ ꯃꯣꯏꯅ ꯆꯠꯈ꯭ꯔꯦ ꯆꯠꯇ ꯌꯥꯗꯕ ꯊꯕꯛ ꯂꯩꯔꯦꯅ ꯆꯠꯈ꯭ꯔꯒꯁꯨ ꯃꯤ ꯑꯗꯨꯝ ꯁꯤꯟꯕꯗ ꯀꯩꯝ ꯀꯥꯏꯗꯕ ꯅꯠꯇ꯭ꯔꯣ ꯍꯣꯏ ꯑꯗꯨꯗꯤ ꯏꯆꯦꯒꯤꯗꯣ ꯊꯕꯛꯇꯣ ꯁꯣꯏꯍꯟꯗ꯭ꯔꯕꯗꯤ ꯀꯩꯝ ꯀꯥꯏꯗ꯭ꯔꯦꯀꯣ ꯑꯗꯨꯗꯤ ꯍꯣꯏ ꯍꯣꯏ ꯏꯆꯦ ꯑꯆꯥ ꯑꯊꯛꯁꯦ ꯀꯩꯅꯣ ꯇꯧꯕꯅꯤ ꯅꯨꯡꯗꯤꯟ ꯆꯥꯛ ꯆꯥꯕꯗꯒꯤ ꯇꯣꯛꯄ ꯇꯣꯛꯄ ꯃꯇꯨꯡꯗ ꯇꯧꯕꯅꯤꯅ ꯑꯗꯨꯝ ꯆꯥꯒꯨꯝꯕ ꯑꯗꯩ ꯑꯆꯥꯄꯣꯠ ꯕꯣꯔꯥ ꯁꯤꯡꯖꯨ ꯁꯨꯃꯥꯏꯅ ꯑꯗꯨꯝ ꯇꯧꯕꯤꯌꯨ ꯍꯣꯏ ꯏꯆꯦꯅ ꯄꯨꯡ ꯃꯔꯤꯕꯨꯛ ꯍꯥꯏꯕꯅꯤꯅ ꯄꯨꯡ ꯃꯉꯥ ꯁꯨꯃꯥꯏꯕꯨꯛ ꯆꯣꯟꯗꯕ ꯌꯥꯅꯤ ꯍꯣꯏ ꯍꯣꯏ ꯃꯉꯥ ꯃꯈꯥꯏꯕꯨꯛ ꯍꯣꯏ ꯑꯗꯨ ꯏꯆꯦꯅ ꯃꯉꯥ ꯃꯈꯥꯏꯕꯨꯛ ꯆꯣꯟꯗꯧ ꯍꯥꯏꯔꯒ ꯄꯩꯁꯥꯗꯣ ꯆꯥꯝꯃꯉꯥꯃꯨꯛ ꯁꯨꯃꯥꯏꯅ ꯀꯩꯅꯣ ꯇꯧꯕꯗꯤ ꯑꯃꯨꯛ ꯃꯤ ꯍꯣꯏ ꯑꯩꯈꯣꯏꯕꯨꯗꯤ ꯀꯩꯝ ꯀꯥꯏꯗꯕ ꯃꯤ ꯑꯇꯣꯞꯄꯗꯨꯅꯗꯤ ꯑꯗꯨꯝ ꯌꯥꯔꯛꯇꯧꯕ ꯃꯥꯟꯗꯤꯌꯦ ꯄꯩꯁꯥꯗꯣ ꯈꯨꯂꯪ ꯑꯗꯨ ꯏꯆꯦꯅ ꯈꯤꯇꯪꯗꯤ ꯍꯥꯞꯄꯤꯌꯨꯕ ꯍꯣꯏ ꯑꯩꯒꯤꯕꯨꯗꯤ ꯀꯩꯝꯇꯕꯨꯗꯤ ꯀꯥꯏꯗꯕ ꯑꯗꯣ ꯃꯣꯏ ꯑꯇꯩ ꯍꯥꯏꯅꯔꯛꯀꯅꯦꯕ ꯁꯣꯏꯗꯅ ꯉꯥꯡꯅꯔꯛꯀꯅꯦꯕ ꯑꯗꯨꯅ ꯑꯗꯣ ꯏꯆꯦꯗꯨꯁꯨ ꯑꯩꯈꯣꯏ ꯌꯥꯝꯅ ꯍꯥꯞꯄꯔꯣꯏꯁꯨ ꯍꯥꯏꯔꯔꯣꯏꯒꯦꯕꯀꯣ ꯑꯗꯣ ꯈꯔ ꯑꯗꯨꯝ ꯌꯥꯡꯈꯩꯃꯨꯛꯀꯤ ꯆꯥꯡ ꯁꯨꯃꯥꯏꯅ ꯑꯗꯨꯝ ꯍꯥꯞꯄꯤꯔꯣꯕ ꯃꯃꯜꯗꯨꯗꯒꯤ ꯑꯗꯣ ꯍꯣꯏ ꯑꯩꯒꯤꯕꯨꯗꯤ ꯀꯩꯁꯨ ꯀꯥꯏꯗꯕꯀꯣ ꯑꯗꯣ ꯃꯣꯏ ꯑꯇꯩꯅ ꯍꯦꯛꯇ ꯉꯥꯡꯅꯔꯛꯀꯅꯦꯕ ꯃꯤꯒꯤ ꯃꯆꯤꯟꯁꯤꯗꯤ ꯃꯦꯟꯕ ꯉꯝꯗꯕꯅꯤꯅꯅꯦ ꯏꯆꯦ ꯑꯗꯨꯝ ꯉꯥꯡꯅꯔꯛꯄꯗꯣ ꯁꯥꯎꯅꯔꯛꯀꯅꯦꯕ ꯃꯤ ꯍꯣꯏ ꯍꯣꯏ ꯑꯩ ꯏꯆꯦ ꯀꯩꯅꯣ ꯍꯥꯏꯔꯒꯦ ꯃꯣꯏꯗ ꯑꯗꯣ ꯍꯥꯏꯔꯒ ꯃꯣꯏꯅ ꯌꯥꯏꯌꯦꯕꯨ ꯍꯥꯏꯔꯁꯨ ꯌꯥꯗꯦꯕꯨ ꯍꯥꯏꯔꯁꯨ ꯑꯩ ꯏꯆꯦꯗ ꯑꯗꯨꯝ ꯃꯔꯣꯜꯗꯣ ꯍꯧꯗꯣꯔꯛꯑꯒꯦꯕ ꯑꯧ ꯍꯧꯗꯣꯏꯅꯦ ꯍꯌꯦꯡꯗꯒꯤ ꯑꯃꯨꯛ ꯄꯨꯡ ꯃꯥꯄꯟ ꯃꯈꯥꯏ ꯑꯗ꯭ꯋꯥꯏꯗꯗꯤ ꯆꯥꯛꯁꯦ ꯆꯥꯅꯔꯅꯤꯅ ꯑꯗꯨ ꯃꯤ ꯑꯅꯝꯕꯅ ꯑꯗꯨꯅ ꯄꯨꯡ ꯇꯔꯥꯃꯈꯥꯏ ꯁꯤꯕꯨꯛ ꯃꯅꯨꯡꯗ ꯏꯆꯦꯍꯣꯏ ꯑꯗꯨꯗꯣ ꯌꯧꯔꯒ ꯇꯔꯥꯃꯥꯊꯣꯏꯗꯒꯤ ꯑꯣꯏ ꯁꯨꯖꯔꯒꯦ ꯏꯆꯦ ꯍꯣꯏꯅ ꯈꯤꯇꯪ ꯊꯦꯡꯕ ꯄꯥꯝꯃꯦ ꯍꯥꯏꯕꯅꯤꯅ ꯄꯨꯡ ꯃꯉꯥ ꯁꯨꯃꯥꯏꯅ ꯂꯣꯏꯁꯤꯟꯗꯕ ꯌꯥꯔꯣꯏ ꯍꯥꯏꯕꯅꯤꯅ ꯄꯨꯡ ꯃꯉꯥ ꯃꯉꯥ ꯃꯈꯥꯏ ꯁꯨꯃꯥꯏꯅ ꯑꯗꯨꯝ ꯌꯥꯅꯕ ꯑꯗꯨꯝ ꯁꯤꯜꯂꯒꯦ ꯏꯆꯦ ꯍꯣꯏ ꯏꯆꯦ ꯑꯧ ꯊꯦꯡꯕ ꯍꯥꯏꯁꯦ ꯏꯆꯦ ꯌꯥꯝꯅꯗꯤ ꯊꯦꯡꯕꯤꯔꯛꯀꯅꯨꯕ ꯑꯗꯨꯝ ꯃꯤ ꯄꯨꯡ ꯑꯅꯤ ꯃꯈꯥꯏ ꯑꯍꯨꯝ ꯁ꯭ꯋꯥꯏꯕꯨꯛꯀꯤ ꯃꯅꯨꯡꯗ ꯑꯗꯨꯝ ꯍꯩꯊꯥ ꯄꯣꯊꯥꯁꯦ ꯌꯧꯍꯟꯕꯤꯔꯛꯑꯣ ꯍꯣꯏ ꯆꯥꯉꯧ ꯑꯣꯏ ꯇꯧꯕꯤꯔꯛꯑꯣ ꯍꯣꯏ ꯎꯝ ꯊꯝꯃꯣ ꯊꯝꯃꯣ